ꯇꯦꯛꯅꯣꯂꯣꯖꯤ ꯑꯃꯗꯤ ꯏꯟꯇꯔꯅꯦꯠ ꯆꯥꯎꯈꯠꯂꯛꯄꯗꯒꯤ ꯃꯅꯤꯄꯨꯔꯒꯤ ꯂꯣꯟ ꯁꯤꯖꯤꯟꯅꯕꯩ ꯆꯥꯡ ꯑꯁꯤ ꯍꯟꯊꯔꯛꯏ ꯈꯪꯕꯒꯤ ꯆꯥꯡ ꯁꯤꯁꯨ ꯍꯟꯊꯔꯛꯏ ꯍꯧꯖꯤꯛꯀꯤ ꯃꯇꯝꯗ ꯃꯣꯕꯥꯏꯜ ꯐꯣꯟ ꯏꯟꯇꯔꯅꯦꯠ ꯁꯤꯖꯤꯟꯅꯗꯕ ꯊꯣꯏꯗꯣꯛꯅ ꯃꯤ ꯂꯩꯇ꯭ꯔꯦ ꯈꯔ ꯁꯦꯅꯤꯌꯥꯔ ꯑꯣꯏꯈꯤꯕ ꯑꯍꯟꯁꯤꯡꯗꯕꯨꯗꯤ ꯐꯩ ꯑꯗꯨꯕꯨ ꯏꯟꯈꯠꯂꯛꯂꯤꯕ ꯅꯍꯥꯔꯣꯟ ꯂꯥꯏꯔꯤꯛ ꯇꯝꯈꯠꯂꯛꯂꯤꯕ ꯀ꯭ꯂꯥꯁ ꯊ꯭ꯔꯤ ꯐꯣꯔ ꯐꯥꯏꯕ ꯀꯥꯔꯛꯏꯕ ꯑꯉꯥꯡꯁꯤꯡꯒꯤ ꯃꯈꯣꯏꯗꯗꯤ ꯅꯨꯡꯇꯤꯒꯤ ꯃꯣꯏ ꯏꯟꯇꯔꯅꯦꯠ ꯁꯤꯖꯤꯟꯅꯕꯒꯤ ꯆꯥꯡꯁꯤ ꯍꯦꯟꯒꯠꯂꯛꯄꯅ ꯃꯔꯝ ꯑꯣꯏꯔꯒ ꯍꯧꯖꯤꯛ ꯀ꯭ꯂꯥꯁ ꯋꯥꯟ ꯇꯨ ꯊ꯭ꯔꯤꯗ ꯀꯥꯔꯤꯕ ꯑꯉꯥꯉꯁꯤꯡꯁꯤ ꯃꯣꯏ ꯍꯧꯖꯤꯛ ꯑꯃ ꯑꯅꯤ ꯑꯍꯨꯝ ꯍꯥꯏꯕꯁꯤ ꯃꯣꯏ ꯍꯥꯏꯕꯗꯤ ꯍꯩ ꯑꯃ ꯍꯥꯏꯁꯤ ꯃꯣꯏ ꯏꯪꯂꯤꯁꯇ ꯍꯪꯉꯛꯏ ꯀꯔꯤ ꯍꯥꯏ ꯋꯥꯟ ꯑꯗꯒꯤ ꯑꯦꯄꯜꯒ ꯍꯥꯏꯕꯁꯤ ꯃꯣꯏ ꯑꯦꯄꯜ ꯍꯥꯏꯗ꯭ꯔꯗꯤ ꯃꯣꯏ ꯊꯣꯛꯇ꯭ꯔꯦ ꯃꯩꯇꯩ ꯂꯣꯟꯗ ꯀꯣꯝꯂꯥꯒ ꯍꯥꯏꯕꯁꯤ ꯃꯣꯏ ꯈꯪꯗ꯭ꯔꯦ ꯏꯪꯂꯤꯁꯅ ꯑꯣꯔꯦꯟꯖ ꯍꯥꯏꯔꯛꯄ ꯃꯇꯝ ꯈꯛꯇꯗ ꯃꯣꯏꯁꯤ ꯈꯪꯕ ꯉꯝꯃꯦ ꯁꯨꯃꯥꯏꯅ ꯇꯧꯗꯅ ꯑꯩꯈꯣꯏꯅ ꯁꯨꯝ ꯊꯦꯡꯅꯔꯛꯄ ꯃꯇꯝꯗ ꯁꯤꯒꯨꯝꯕ ꯑꯉꯥꯡ ꯃꯌꯥꯝ ꯑꯃ ꯑꯩꯈꯣꯏꯅ ꯎꯕ ꯐꯪꯉꯦ ꯍꯥꯏꯔꯤꯕ ꯄꯨꯝꯅꯃꯛꯁꯤꯡ ꯑꯁꯤ ꯀꯔꯤꯒꯤꯅꯣ ꯍꯥꯏꯇꯥꯔꯒꯗꯤ ꯃꯣꯏꯅ ꯇꯦꯛꯅꯣꯂꯣꯖꯤ ꯑꯃꯗꯤ ꯏꯟꯇꯔꯅꯦꯠ ꯄ꯭ꯂꯁ ꯃꯣꯕꯥꯏꯜ ꯐꯣꯟꯁꯤꯡꯅ ꯃꯔꯝ ꯑꯣꯏꯔꯒ ꯃꯣꯏꯗ ꯍꯦꯟꯅ ꯁꯨ ꯆꯨꯁꯤꯟꯅꯈꯤꯕ ꯍꯥꯏꯇꯥꯔꯦ ꯑꯗꯨꯅ ꯃꯣꯏꯗ ꯋꯥꯔꯤ ꯁꯥꯟꯅꯕ ꯃꯇꯝꯗ ꯇꯦꯛꯁ ꯊꯥꯅꯕ ꯃꯇꯝꯗꯁꯨ ꯑꯩꯈꯣꯏꯒꯤ ꯃꯌꯦꯛꯁꯦ ꯃꯅꯤꯄꯨꯔꯤꯒꯤ ꯃꯌꯦꯛꯁꯦ ꯁꯤꯅ ꯏꯪꯂꯤꯁꯅ ꯁꯨꯃꯥꯏꯅ ꯏꯈꯤꯕ ꯃꯌꯦꯛꯁꯤ ꯐꯥꯎꯗ ꯃꯣꯏ ꯍꯧꯖꯤꯛ ꯀꯟꯅ ꯇꯝꯈꯠꯂꯛꯂꯤ ꯑꯗꯨꯕꯨ ꯁꯨꯝ ꯍꯧꯖꯤꯛ ꯍꯧꯖꯤꯛꯀꯤ ꯑꯣꯏꯅ ꯁꯗꯥꯔꯣꯟ ꯑꯣꯏꯅ ꯌꯦꯡꯂꯨꯕ ꯃꯇꯝꯗꯗꯤ ꯍꯥꯏꯗꯤ ꯑꯉꯥꯡ ꯃꯆꯥ ꯃꯌꯥꯝ ꯑꯃ ꯑꯃ ꯑꯅꯤ ꯐꯥꯗꯕ ꯑꯗꯒꯤ ꯑꯩꯈꯣꯏꯒꯤ ꯃꯃꯥꯡꯗ ꯍꯥꯏꯈꯤꯕ ꯑꯦꯛꯖꯥꯝꯄꯜꯁꯤꯡꯁꯤ ꯑꯗꯨꯝ ꯑꯦꯛꯁꯄꯔꯦꯟꯁ ꯊꯦꯡꯅꯔꯦ